ꯇꯥꯡ ꯑꯃ ꯊꯥ ꯇꯔꯦꯠ ꯆꯍꯤ ꯂꯤꯁꯤꯡ ꯑꯅꯤꯒ ꯇꯔꯥ ꯇꯥꯡ ꯇꯔꯦꯠ ꯊꯥ ꯇꯔꯨꯛ ꯆꯍꯤ ꯂꯤꯁꯤꯡ ꯑꯅꯤꯒ ꯇꯔꯥ ꯍꯨꯝꯗꯣꯏ ꯇꯥꯡ ꯃꯥꯄꯟ ꯊꯥ ꯇꯔꯥ ꯆꯍꯤ ꯂꯤꯁꯤꯡ ꯑꯅꯤꯒ ꯇꯔꯥ ꯃꯉꯥ ꯇꯥꯡ ꯃꯥꯄꯟ ꯊꯥ ꯅꯤꯄꯥꯟ ꯂꯤꯁꯤꯡ ꯑꯅꯤꯒ ꯇꯔꯥ ꯇꯔꯦꯠ ꯇꯥꯡ ꯀꯨꯟ ꯊꯥ ꯃꯥꯄꯟ ꯆꯍꯤ ꯂꯤꯁꯤꯡ ꯑꯅꯤꯒ ꯀꯨꯟꯃꯔꯤ